ꯑꯩꯈꯣꯏꯒꯤ ꯀꯣꯜ ꯂꯤꯛꯁꯤꯡ ꯐꯦꯡꯕꯒꯤ ꯃꯑꯣꯡ ꯑꯁꯤ ꯑꯩꯈꯣꯏꯅ ꯆꯥꯕ ꯊꯛꯄ ꯂꯣꯏꯔꯕ ꯃꯇꯨꯡꯗ ꯑꯩꯈꯣꯏꯒꯤ ꯆꯥꯔꯨꯔꯤꯕ ꯑꯩꯈꯣꯏꯒꯤ ꯀꯣꯜ ꯂꯤꯛ ꯑꯗꯨ ꯑꯩꯈꯣꯏꯒꯤ ꯀꯣꯟ ꯐꯪꯐꯝ ꯗꯨꯁ ꯋꯥꯁꯤꯡ ꯑꯦꯔꯤꯌꯥꯔꯣꯝꯗ ꯄꯨꯊꯣꯛꯇꯨꯅ ꯑꯍꯥꯟꯕꯗ ꯏꯁ ꯁꯦꯡꯗꯣꯛꯇꯨꯅ ꯏꯁꯤꯡꯅ ꯑꯗꯨꯒ ꯑꯩꯈꯣꯏꯒꯤ ꯗꯤꯁꯋꯥꯁꯔ ꯍꯥꯞꯇꯨꯅ ꯇꯩꯊꯣꯛꯏ ꯑꯍꯥꯟꯕꯗ ꯊꯥꯏꯅꯒꯤ ꯃꯇꯝꯗꯗꯤ ꯗꯤꯁ ꯋꯥꯁꯔ ꯑꯩꯈꯣꯏꯒꯤ ꯂꯤꯀ꯭ꯋꯤꯠꯁꯤꯡ ꯑꯁꯤ ꯊꯣꯛꯇ꯭ꯔꯤꯉꯩ ꯃꯇꯝꯗ ꯑꯩꯈꯣꯏ ꯃꯩꯇꯩꯒꯤ ꯑꯣꯏꯅ ꯑꯩꯈꯣꯏꯒꯤ ꯎꯠꯁꯤꯡ ꯂꯩꯕꯥꯛꯁꯤꯡ ꯇꯩꯗꯨꯅ ꯑꯩꯈꯣꯏ ꯀꯣꯜ ꯂꯤꯛ ꯑꯖꯤ ꯐꯦꯡꯉꯝꯃꯤ ꯍꯨꯖꯤꯛꯇꯤ ꯆꯥꯎꯈꯠꯂꯛꯄꯒꯤ ꯃꯇꯨꯡ ꯏꯟꯅ ꯑꯩꯈꯣꯏꯒꯤ ꯗꯤꯁ ꯋꯥꯁꯔ ꯂꯤꯀꯨꯏꯠ ꯃꯌꯥꯝ ꯑꯃ ꯊꯣꯛꯑꯦ ꯑꯗꯨ ꯁꯤꯖꯤꯟꯅꯗꯨꯅ ꯑꯩꯈꯣꯏ ꯀꯣꯜ ꯂꯤꯛꯁꯤꯡ ꯑꯁꯤ ꯑꯩꯈꯣꯏꯒꯤ ꯒ꯭ꯂꯥꯁꯒꯨꯝꯕꯁꯤꯅ ꯑꯩꯈꯣꯏꯒꯤ ꯐꯤ ꯑꯃꯣꯟꯕ ꯁꯤꯟ ꯐꯤ ꯑꯃꯣꯟꯕꯅ ꯇꯩꯊꯣꯛꯇꯨꯅ ꯑꯩꯈꯣꯏ ꯇꯧꯏ ꯑꯗꯨꯒ ꯑꯩꯈꯣꯏꯒꯤ ꯑꯩꯈꯣꯏꯒꯤ ꯌꯣꯠꯀꯤꯒꯨꯝꯕ ꯑꯩꯈꯣꯏ ꯁ꯭ꯇꯤꯜꯒꯤꯁꯤꯡꯁꯤꯅ ꯈꯤꯇꯪ ꯑꯩꯈꯣꯏꯒꯤ ꯁ꯭ꯇꯤꯜꯒꯨꯝꯕꯅ ꯈꯤꯇꯪ ꯀꯣꯛꯇꯕ ꯌꯥꯎꯔꯒꯁꯨ ꯁ꯭ꯇꯤꯜꯋꯨꯠꯅ ꯇꯧꯔꯒ ꯗꯤꯁ ꯋꯥꯁꯔꯒ ꯇꯧꯔꯒ ꯐꯖꯟꯅ ꯁꯦꯡꯅ ꯇꯩꯊꯣꯛꯏ ꯑꯅꯤꯔꯛ ꯑꯍꯨꯝꯂꯛ ꯇꯩꯊꯣꯛꯂꯕ ꯆꯥꯝꯊꯣꯛꯂꯕ ꯃꯇꯨꯡꯗ ꯑꯩꯈꯣꯏꯒꯤ ꯋꯥꯠꯍꯧꯕꯁꯨ ꯌꯥꯎꯕ ꯌꯥꯎꯏ ꯌꯥꯎꯗꯕ ꯅꯠꯇꯦ ꯑꯁꯤ ꯌꯥꯎꯕꯁꯤꯗꯁꯨ ꯑꯩꯈꯣꯏ ꯑꯅꯤꯔꯛ ꯆꯥꯝꯗꯨꯅ ꯍꯟꯖꯤꯟ ꯍꯟꯖꯤꯟꯅ ꯂꯨꯅ ꯅꯥꯟꯅ ꯑꯩꯈꯣꯏ ꯀꯣꯟ ꯑꯁꯤ ꯃꯁꯥ ꯅꯥꯟꯅ ꯐꯦꯡꯗꯣꯛꯏ ꯑꯗꯨꯒ ꯑꯩꯈꯣꯏꯒꯤ ꯊꯥꯎꯔꯦꯛ ꯀꯥꯕ ꯀꯣꯜ ꯂꯤꯛꯁꯤꯡ ꯑꯁꯤꯅ ꯑꯩꯈꯣꯏꯒꯤ ꯁ꯭ꯇꯤꯜꯋꯨꯠ ꯁꯤꯖꯤꯟꯅꯗꯨꯅ ꯑꯩꯈꯣꯏꯒꯤ ꯎꯠꯁꯨ ꯑꯗꯨꯝ ꯁꯤꯖꯤꯟꯅꯕ ꯌꯥꯕꯩ ꯊꯥꯎꯔꯦꯛ ꯀꯥꯕꯖꯤꯅ ꯈꯔ ꯀꯨꯏꯅ ꯈꯔ ꯀꯥ ꯍꯦꯟꯅ ꯈꯔ ꯇꯛꯇꯕꯗꯤ ꯌꯥꯗꯕꯅꯤꯅ ꯈꯔ ꯀꯨꯏꯅ ꯀꯥ ꯍꯦꯟꯅ ꯃꯇꯝ ꯈꯔ ꯆꯪꯏ ꯑꯩꯈꯣꯏꯒꯤ ꯊꯥꯎꯔꯦꯛ ꯀꯥꯕꯁꯤꯅ ꯐꯦꯡꯕ ꯃꯇꯝꯗ